ꯑꯥ ꯑꯥ ꯅꯪ ꯁꯤꯃꯦꯟ ꯌꯣꯡꯉꯦ ꯍꯥꯏꯕ ꯅꯠꯇ꯭ꯔꯥ ꯗꯨꯀꯥꯟ ꯇꯧꯑꯦ ꯍꯥꯏꯕ ꯅꯠꯇ꯭ꯔꯥ ꯑꯣ ꯑꯗꯨ ꯍꯧꯖꯤꯛꯀꯥꯟ ꯁꯤꯃꯦꯟ ꯀꯔꯤ ꯀꯔꯤ ꯃꯃꯤꯡꯗꯨ ꯀ꯭ꯔꯝꯕ ꯀꯔꯝꯕ ꯂꯩꯕ꯭ꯔꯥ ꯑꯣ ꯀꯔꯤ ꯀꯔꯤꯔꯥ

ꯑꯣ ꯑꯗꯨ ꯃꯃꯜꯗꯤ ꯀꯔꯝ ꯇꯧꯕ꯭ꯔꯥ ꯑꯥꯎ ꯑꯣ ꯑꯗꯨ ꯑꯣꯏꯔꯗꯤ ꯑꯩ ꯕꯦꯛ ꯆꯅꯤꯒꯨꯝꯕ ꯂꯧꯒꯦ ꯑꯗꯨ ꯐꯪꯒꯗꯔ ꯑꯥꯎ ꯑꯥꯎ ꯑꯗꯨ ꯑꯣꯏꯔꯗꯤ ꯑꯥ ꯑꯗꯨ ꯂꯩ ꯍꯥꯏꯔꯗꯤ ꯍꯧꯖꯤꯛ ꯂꯥꯛꯀꯦ ꯒꯥꯔꯤ ꯄꯨꯔꯒ ꯎꯝ ꯍꯣꯏ ꯑꯗꯨ ꯑꯥꯎ ꯑꯥꯎ ꯑꯗꯨ ꯄꯨꯡ ꯇꯥꯔꯥꯃꯥꯊꯣꯏꯒꯨꯝꯕꯗ ꯂꯥꯛꯀꯦ ꯑꯗꯨ ꯂꯣꯗꯤꯡ ꯇꯧꯕ ꯃꯤ ꯐꯪꯒꯗ꯭ꯔꯥ ꯀꯣ ꯑꯥꯎ ꯑꯥꯎ ꯑꯗꯨ ꯑꯣ ꯑꯥꯎ ꯍꯣꯏ ꯑꯗꯨ ꯑꯣꯏꯔꯗꯤ ꯑꯩꯈꯣꯏ ꯑꯣ ꯑꯗꯨ ꯑꯣꯏꯔꯗꯤ ꯑꯩꯅ ꯃꯤ ꯊꯤꯔꯒ ꯄꯨꯔꯛꯀꯦ ꯄꯨꯔꯛꯄ ꯇꯥꯔꯦ

ꯑꯥꯎ ꯑꯥꯎ ꯍꯣꯏ ꯍꯣꯏ

ꯑꯣ ꯑꯗꯨ ꯃꯤ ꯊꯤꯔꯒ ꯑꯥꯎ ꯍꯣꯏ ꯍꯣꯏ ꯑꯥꯎ ꯍꯣꯏ ꯍꯣꯏ ꯑꯗꯨ ꯊꯝꯃꯒꯦ